ꯍꯂꯣ ꯀꯨꯔꯇꯥ ꯄꯥꯏꯖꯃꯥ ꯑꯃ ꯑꯃ ꯐꯤ ꯂꯥꯡ ꯌꯣꯟꯕ ꯃꯤ ꯑꯣꯏꯗꯣꯏꯔ ꯁꯦ ꯑꯧ ꯑꯩꯈꯣꯏꯁꯦ ꯁꯨꯝ ꯇꯧꯕꯅꯦ ꯁꯤ ꯂꯝ ꯀꯣꯏꯕ ꯂꯥꯛꯄꯀꯣ ꯑꯗꯨ ꯂꯝ ꯀꯣꯏꯕ ꯂꯥꯛꯄꯁꯦ ꯑꯗꯨ ꯁꯣꯝꯒꯤ ꯃꯅꯤꯄꯨꯔꯒꯤ ꯁꯦꯠꯅ ꯏꯟꯅ ꯆꯥꯅꯔꯤꯕꯁꯤꯡꯁꯦ ꯑꯩꯈꯣꯏ ꯑꯁꯣꯝ ꯃꯄꯥꯜꯂꯣꯝꯒꯤ ꯃꯤꯁꯤꯡꯁꯤꯅ ꯌꯥꯝꯅ ꯄꯥꯝꯅꯕ ꯍꯥꯏ ꯇꯥꯔꯦ ꯀꯨꯔꯇꯥ ꯄꯥꯏꯖꯃꯥ ꯃꯐ꯭ꯂꯔ ꯂꯥꯡ ꯅꯣꯏꯅ ꯌꯣꯟꯕ ꯅꯠꯇ꯭ꯔꯣ ꯁꯣꯝꯁꯦ ꯑꯣ ꯌꯥꯝ ꯅꯨꯡꯉꯥꯏꯖꯔꯦ ꯑꯗꯨ ꯁꯣꯝꯒꯤ ꯀꯨꯔꯇꯥꯁꯦ ꯃꯃꯟ ꯀ꯭ꯌꯥꯝ ꯑꯣꯏꯗꯣꯏꯅꯣ ꯎꯝ ꯑꯣ ꯍꯣꯏꯅꯦ ꯌꯥꯝꯅ ꯀꯃꯜ ꯑꯣꯏꯅ ꯆꯠꯅꯕ ꯄꯣꯠꯇꯣ ꯎꯝ ꯑꯗꯨꯝꯕꯗꯅꯤꯗ ꯑꯩꯁꯤ ꯑꯣ ꯑꯗꯨ ꯃꯐ꯭ꯂꯔ ꯂꯥꯡꯁꯤꯅ ꯀꯃꯥꯏꯅ ꯇꯧꯕ ꯎꯝ ꯑꯗꯣ ꯀꯦꯖꯒꯦ ꯗꯤꯁꯀꯥꯎꯟ ꯐꯥꯎꯗꯤ ꯂꯩꯔꯣꯏꯗꯕ꯭ꯔꯥ ꯑꯣ ꯑꯣ ꯃꯥꯅꯦ ꯃꯥꯅꯦ ꯑꯗꯨꯕꯨꯗꯤ ꯑꯗꯨ ꯑꯩꯒꯤꯁꯦ ꯁꯣꯝꯗ ꯑꯩꯈꯣꯏ ꯑꯉꯥꯡ ꯈꯔ ꯀꯩꯗꯧꯕ ꯑꯗꯨ ꯈꯔ ꯏꯃꯨꯡ ꯃꯅꯨꯡ ꯅꯨꯡꯉꯥꯏꯇꯕ ꯂꯩꯕ ꯑꯗꯨꯒꯤ ꯀꯨꯔꯇꯥ ꯂꯥꯡꯗꯣ ꯃꯐ꯭ꯂꯔ ꯂꯥꯡ ꯃꯗ꯭ꯔꯥꯁꯥꯒꯤ ꯑꯃ ꯑꯃꯒꯤ ꯈꯔ ꯑꯉꯥꯡ ꯂꯥꯏꯔꯤꯛ ꯂꯥꯏꯁꯨ ꯈꯔ ꯇꯝꯍꯟꯕꯒꯤꯅꯦꯅ ꯈꯜꯂꯒ ꯑꯩꯅ ꯑꯗꯨꯝꯕꯗꯨ ꯈꯔ ꯊꯣꯟꯕꯤꯁꯤꯔ ꯗ꯭ꯔꯦꯁ ꯂꯥꯡꯗꯨ ꯈꯔ ꯊꯣꯟꯕꯤꯔꯒ ꯂꯥꯏꯔꯤꯛ ꯂꯥꯏꯁꯨꯗꯨ ꯈꯔ ꯊꯣꯟꯕꯤꯁꯤꯔꯅ ꯈꯟꯕ ꯑꯣ ꯑꯗꯨꯒꯤ ꯇꯧꯔꯛꯄꯅꯦ ꯑꯗꯨ ꯂꯩꯇ ꯂꯥꯏꯔꯁꯤꯡꯒꯤ ꯃꯇꯦꯡ ꯑꯣꯏꯅꯕꯅ ꯑꯩꯈꯣꯏꯅ ꯁꯨꯝ ꯃꯆꯥ ꯑꯝꯇꯪ ꯋꯥꯈꯜ ꯃꯆꯥ ꯑꯝꯇꯪ ꯇꯧꯖꯕꯅꯤꯗ ꯎꯝ ꯑꯣ ꯐꯔꯦꯅꯦ ꯑꯗꯨꯗꯤ ꯑꯩꯁꯨ ꯂꯧꯅꯕ ꯇꯧꯔꯒꯦ ꯑꯗꯨ ꯄꯩꯁꯥ ꯅꯨꯡꯁꯥ ꯗꯥꯏꯔꯦꯛ ꯖꯤꯄꯦ ꯂꯥꯡ ꯀꯥꯞꯄ ꯌꯥꯕ ꯅꯠꯇ꯭ꯔꯣ ꯅꯣꯏꯅ ꯑꯣ ꯐꯔꯦ ꯐꯔꯦ ꯑꯗꯨꯗꯤ ꯑꯩ ꯂꯧꯔꯒꯦ ꯁꯤꯒꯤ ꯄꯣꯠꯁꯤ ꯑꯃ ꯀꯨꯔꯇꯥ ꯂꯧꯔꯒꯦ ꯀꯔꯤ ꯂꯧꯔꯒꯦꯗꯨ ꯑꯩ ꯍꯧꯖꯤꯛ ꯂꯧꯅꯕ ꯇꯧꯔꯒꯦ ꯑꯗꯨꯗꯤ ꯌꯥꯝ ꯅꯨꯡꯉꯥꯏꯖꯔꯦ ꯑꯣ ꯐꯔꯦ ꯐꯔꯦ ꯊꯝꯃꯒꯦ ꯑꯗꯨꯗꯤ